ꯍꯂꯣ ꯁꯤ ꯁꯪꯉꯥꯏ ꯀꯦꯞ ꯅꯠꯇ꯭ꯔꯣ ꯑꯩꯈꯣꯢꯒꯤ ꯉꯁꯤ ꯀꯦ ꯀꯦꯞ ꯗ꯭ꯔꯥꯏꯕꯔꯁꯤꯅ ꯄꯨꯕꯤꯔꯛꯏꯕ ꯒꯥꯔꯤꯁꯤ ꯑꯣꯟꯊꯣꯛꯅ ꯅꯨꯉꯥꯏꯈꯤꯗ꯭ꯔꯦ ꯒꯥꯔꯤꯒꯤ ꯂꯝꯕꯤꯗ ꯆꯠꯄ ꯃꯇꯝꯗ ꯍꯣꯔꯟꯁꯨ ꯐꯖꯅ ꯄꯤꯕ ꯌꯥꯗꯦ ꯍꯣꯔꯟꯁꯨ ꯌꯥꯗ꯭ꯔꯦ ꯍꯥꯏꯔꯦ ꯑꯗꯨꯒ ꯁꯤꯠ ꯕꯦꯜꯁꯨ ꯇꯠ ꯂꯩꯔꯝꯃꯦ ꯁꯤꯕꯨ ꯀꯃꯥꯏ ꯇꯧꯔꯤꯅꯣ ꯁꯤ ꯁꯤꯒꯨꯝꯕ ꯀꯩꯅꯣꯁꯤ ꯀꯟꯗꯤꯁꯟꯁꯤ ꯃꯇꯨꯡꯗ ꯇꯧꯗꯅꯕ ꯑꯃꯨꯛꯇ ꯁꯤꯟꯕꯤꯌꯨ ꯃꯇꯨꯡꯗ ꯑꯃꯨꯛ ꯍꯟꯅ ꯁꯤꯒꯤ ꯀꯦꯞꯁꯤꯗ ꯑꯩꯈꯣꯢ ꯐꯝꯅꯤꯡꯗ꯭ꯔꯦ